ꯁꯥꯡꯂꯕ ꯄꯥꯔꯇꯤ ꯈꯣꯡꯆꯠ ꯑꯁꯤ ꯑꯩꯅ ꯆꯠꯅꯕ ꯍꯣꯠꯅꯕ ꯃꯇꯝꯗ ꯀꯔꯤꯒꯤ ꯑꯩꯅ ꯁꯦꯝ ꯁꯥꯕꯁꯦ ꯒꯥꯔꯤꯗꯨ ꯊꯥꯎ ꯍꯥꯟꯅ ꯐꯨꯜꯗ ꯍꯥꯜꯂꯦ ꯑꯗꯨꯒ ꯆꯀꯥ ꯀꯩꯀꯩ ꯌꯥꯕ ꯌꯥꯗꯕ ꯌꯦꯡꯉꯦ ꯑꯗꯨꯒ ꯄꯨꯕ ꯄꯣꯠꯆꯩ ꯍꯥꯏꯔꯒꯅ ꯑꯩꯅ ꯆꯥꯅ ꯊꯛꯅꯕ ꯑꯩꯒꯤ ꯐꯤꯔꯣꯟ ꯑꯍꯦꯟꯕ ꯈꯔ ꯑꯩꯒꯤ ꯆꯠꯄꯗ ꯃꯔꯨ ꯑꯣꯏꯕ ꯄꯣꯠꯆꯩ ꯈꯔ ꯍꯥꯞꯄꯒ ꯆꯠꯂꯦ